ꯑꯩꯈꯣꯏꯒꯤ ꯈꯨꯡꯒꯪꯗ ꯅꯣꯏꯕ ꯍꯟꯊꯅꯕ ꯇꯧꯕ ꯊꯕꯛ ꯈꯔ ꯑꯗꯨꯗꯤ ꯍꯛꯆꯥꯡ ꯁꯥꯖꯦꯜ ꯇꯧꯕ ꯆꯥꯕ ꯊꯛꯄ ꯍꯟꯊꯕ ꯍꯛꯆꯥꯡ ꯁꯥꯖꯦꯜ ꯇꯧꯕ ꯑꯁꯤꯗ ꯑꯩꯈꯣꯏꯅ ꯇꯧꯒꯗꯕꯁꯤꯡ ꯑꯗꯨꯗꯤ ꯅꯨꯡꯇꯤꯒꯤ ꯆꯥꯡ ꯅꯥꯏꯅ ꯃꯍꯥꯛꯅ ꯇꯧꯔꯤꯕ ꯍꯛꯆꯥꯡ ꯁꯥꯖꯦꯜ ꯑꯗꯨ ꯇꯧꯒꯗꯕꯅꯤ ꯂꯦꯞꯊꯣꯛꯄ ꯌꯥꯗꯦ ꯀꯔꯤꯒꯨꯝꯕ ꯂꯦꯞꯄ ꯇꯥꯔꯒꯗꯤ ꯃꯍꯥꯛꯅ ꯇꯥꯍꯟꯅꯤꯡꯉꯤꯕ ꯋꯦꯠ ꯑꯗꯨ ꯌꯧꯕ ꯉꯝꯃꯣꯏ ꯑꯗꯨꯅ ꯁꯝꯅ ꯍꯥꯏꯔꯕꯗ ꯕꯣꯜ ꯁꯥꯟꯅꯕ ꯂꯝꯖꯦꯟ ꯆꯦꯟꯕ ꯆꯦꯄꯥꯛ ꯇꯥꯀꯧ ꯁꯥꯟꯅꯕ ꯍꯥꯏ ꯖꯝ ꯂꯣꯡ ꯖꯝ ꯁꯥꯟꯅꯕ ꯑꯁꯤꯅꯆꯤꯡꯕꯅꯤ ꯆꯥꯕ ꯊꯛꯄꯗꯅ ꯊꯥꯎꯒꯤ ꯁꯔꯨꯛ ꯆꯥꯗꯕ ꯑꯆꯝꯕ ꯌꯥꯝꯅ ꯆꯥꯕ ꯀꯥꯔꯕꯣꯍꯥꯏꯗ꯭ꯔꯦꯠꯀꯤ ꯁꯔꯨꯛ ꯌꯥꯎꯕ ꯄꯣꯠꯁꯤꯡ ꯌꯥꯝꯅ ꯆꯥꯗꯕ ꯑꯁꯤꯅꯆꯤꯡꯕꯅꯤ